ꯎꯝ ꯍꯜꯂꯣ

ꯏꯝꯐꯥꯜꯗꯒꯤ ꯐꯥꯎꯕꯒꯤ ꯍꯧꯖꯤꯛ ꯍꯧꯖꯤꯛ ꯕꯔꯥꯁꯦ ꯀꯩꯅꯣ ꯑꯩꯠꯇꯤ ꯂꯩꯕꯅꯦ

ꯑꯗꯨ ꯍꯧꯖꯤꯛꯇꯤ ꯀꯩꯅꯣ ꯊꯥꯎ ꯃꯃꯟꯁꯨ ꯌꯥꯝ ꯀꯥꯈ꯭ꯔꯕꯅꯤꯅ ꯑꯩꯈꯣꯏꯁꯨ ꯑꯗꯨꯝ ꯑꯩꯠꯇꯤꯗ ꯑꯗꯨꯝ ꯅꯣꯔꯃꯦꯜ ꯑꯣꯏꯅ ꯑꯗꯨꯝ ꯂꯧꯋꯤꯗ ꯀꯤꯂꯣꯃꯤꯇꯔ ꯑꯃꯗ ꯑꯗꯨꯝ ꯀꯩꯅꯣ ꯀꯨꯟꯒꯨꯝꯕꯗꯤ ꯂꯧꯋꯦ